ꯑꯍꯜ ꯑꯣꯏꯔꯕ ꯃꯤꯑꯣꯏꯁꯤꯡꯗꯤ ꯄꯥꯡꯒꯟ ꯌꯥꯎꯗ꯭ꯔꯕꯅꯤꯅ ꯐꯤꯜꯗ ꯊꯣꯛꯇꯨꯅ ꯄꯥꯡꯒꯟ ꯄꯨꯊꯣꯛꯇꯨꯅ ꯁꯥꯟꯅꯕ ꯉꯝꯕꯒꯤ ꯀꯦꯄꯥꯁꯤꯇꯤ ꯂꯩꯇ꯭ꯔꯕꯅꯤꯅ ꯑꯋꯥꯕ ꯄꯣꯊꯥꯕ ꯑꯣꯏꯅ ꯋꯥꯈꯟꯒꯤ ꯃꯁꯥꯟꯅꯁꯤꯡ ꯍꯥꯏꯕꯗꯤ ꯀꯦꯔꯣꯟ ꯑꯗꯒꯤ ꯂꯨꯗꯣ ꯑꯗꯨꯒ ꯆꯦꯁ ꯑꯗꯨꯒ ꯌꯦꯟ ꯀꯥꯎꯅꯕꯒꯨꯝꯕ ꯑꯁꯤꯅ ꯆꯤꯡꯕꯁꯤꯡ ꯑꯁꯤ ꯑꯍꯜ ꯑꯣꯏꯔꯕ ꯃꯤꯑꯣꯏꯁꯤꯡꯅ ꯁꯥꯟꯅꯩ